ꯑꯩꯈꯣꯏꯒꯤ ꯑꯅꯛꯄꯗ ꯔꯤꯝꯁ ꯑꯃꯗꯤ ꯖꯦꯅꯤꯝꯇ ꯖꯦꯅꯤꯝꯁ ꯂꯩꯖꯩ ꯑꯗꯨꯒ ꯁꯥꯟꯅꯕꯗ ꯁꯥꯟꯅꯔꯣꯏꯁꯤꯡꯗ ꯁꯣꯛꯂꯛꯄ ꯈꯣꯠꯂꯛꯄ ꯌꯥꯎꯕꯁꯤꯡꯗꯣ ꯑꯗꯨꯗ ꯆꯠꯂꯒ ꯃꯈꯣꯏꯅ ꯁꯣꯛꯂꯤꯕ ꯃꯑꯣꯡꯁꯤꯡꯗꯣ ꯍꯥꯏꯔꯤꯕ ꯍꯣꯁꯄꯤꯇꯥꯜ ꯍꯣꯁꯄꯤꯇꯥꯜꯗ ꯔꯤꯍꯦꯕ꯭ꯔꯤꯂꯤꯠ ꯇꯧꯔꯒ ꯃꯈꯣꯏꯁꯤꯡ ꯑꯗꯨꯕꯨ ꯐꯒꯠꯍꯜꯂꯤ